ꯑꯩꯈꯣꯏꯅ ꯆꯥꯛ ꯊꯣꯡꯕ ꯃꯇꯝꯗ ꯐꯥꯁꯇ ꯊꯣꯡꯗ꯭ꯔꯤꯕ ꯃꯇꯝꯗ ꯑꯩꯈꯣꯏꯅ ꯑꯩꯒꯤ ꯏꯁꯣꯔꯗ ꯑꯩꯅ ꯍꯥꯏꯒꯅꯤ ꯉꯁꯤꯒꯤ ꯆꯥꯛ ꯊꯣꯡꯗꯣꯏꯕ ꯊꯥꯛꯇꯣꯏꯕ ꯃꯈꯩꯁꯤ ꯑꯁꯣꯏ ꯑꯉꯥꯝ ꯑꯝꯇ ꯌꯥꯎꯍꯟꯕꯤꯒꯅꯨꯑꯅ ꯍꯥꯏꯅ ꯑꯩꯈꯣꯏꯅ ꯏꯁꯣꯔꯗ ꯈꯨꯔꯨꯝꯖꯒꯅꯤ ꯑꯗꯨꯒ ꯃꯇꯨꯡꯗ ꯆꯥꯕ ꯊꯛꯄ ꯆꯥꯔꯝꯗꯥꯏ ꯊꯛꯑꯝꯗꯥꯏꯗ ꯑꯣꯏꯔꯒꯁꯨ ꯆꯥꯔꯤ ꯊꯛꯏꯉꯩꯗ ꯍꯥꯏꯗꯤ ꯑꯩꯉꯣꯟꯗ ꯍꯥꯍꯟꯕ ꯈꯪꯗꯦ ꯍꯥꯛꯊꯤ ꯈꯟꯕ ꯈꯪꯗꯦ ꯂꯣꯛ ꯈꯨꯔꯛꯄ ꯈꯪꯗꯦ ꯑꯗꯨꯝꯕ ꯇꯧꯍꯟꯕꯤꯒꯅꯨꯑꯅ ꯍꯥꯏꯔꯒ ꯑꯩꯒꯤ ꯊꯃꯣꯏꯅꯨꯡꯗ ꯈꯟꯖꯔꯒ ꯑꯗꯨꯃꯥꯏꯅ ꯑꯩꯈꯣꯏꯅ ꯆꯥꯕ ꯊꯛꯄ ꯍꯧꯏ ꯑꯗꯨꯒ ꯃꯥ ꯃꯥꯒꯤ ꯖꯥꯇꯤꯒꯤ ꯃꯇꯨꯡ ꯏꯟꯅ ꯆꯥꯔꯝꯗꯥꯏ ꯊꯛꯑꯝꯗꯥꯏꯗ ꯃꯥ ꯃꯥꯒꯤ ꯂꯥꯏꯁꯣꯟ ꯁꯣꯟꯕ ꯂꯥꯏꯅꯤꯡ ꯇꯧꯕ ꯁꯨ ꯃꯌꯥꯝ ꯑꯃ ꯂꯩꯔꯝꯒꯅꯤ ꯑꯗꯨꯒ ꯍꯥꯏꯗꯤ ꯑꯩꯃꯛꯀꯤ ꯑꯣꯏꯅꯗꯤ ꯑꯗꯨꯃꯥꯏꯅ ꯑꯁꯨꯃꯥꯏꯅ ꯇꯧꯏ